ꯍꯥꯟꯅꯒꯤ ꯃꯇꯝꯗꯗꯤ ꯁꯥꯟꯅꯕ ꯃꯣꯕꯥꯏꯜ ꯐꯣꯟ ꯏꯟꯇꯔꯅꯦꯠ ꯂꯩꯇ꯭ꯔꯤꯉꯩ ꯃꯇꯝꯗꯗꯤ ꯑꯉꯥꯡꯁꯤꯡ ꯑꯁꯤ ꯑꯁꯨꯛꯀꯤ ꯃꯇꯤꯛ ꯁꯥꯟꯅꯕ ꯌꯥꯝꯅ ꯄꯥꯝꯂꯝꯏ ꯅꯨꯃꯤꯗꯥꯡꯒꯤ ꯋꯥꯏꯔꯝ ꯁꯟꯗ꯭ꯌꯥ ꯋꯥꯏꯔꯝꯒꯤ ꯋꯥꯏꯔꯝꯗ ꯑꯉꯥꯡꯁꯤꯡ ꯑꯁꯤꯅ ꯁꯥꯟꯅꯕꯨꯡꯗ ꯊꯣꯛꯇꯨꯅ ꯊꯦꯡꯂꯕ ꯐꯥꯎꯕ ꯁꯥꯟꯅꯔꯝꯃꯤ ꯑꯗꯨꯕꯨ ꯍꯧꯖꯤꯛꯀꯤ ꯃꯇꯝꯗ ꯏꯟꯇꯔꯅꯦꯠꯀꯤ ꯖꯨꯒ ꯏꯁꯃꯥꯔꯠ ꯐꯣꯟꯒꯤ ꯃꯇꯝ ꯑꯣꯏꯔꯛꯄꯗꯒꯤ ꯑꯉꯥꯡꯁꯤꯡ ꯑꯁꯤ ꯑꯌꯥꯝꯕꯅ ꯂꯣꯏꯅ ꯃꯃꯤꯠ ꯃꯤꯠ ꯅꯥꯕꯒꯤ ꯄ꯭ꯔꯣꯕ꯭ꯂꯦꯝ ꯑꯌꯥꯝꯕ ꯂꯥꯛꯂꯦ ꯃꯦꯟꯂꯤ ꯃꯁꯤ ꯑꯩꯈꯣꯏꯅ ꯌꯦꯡꯕ ꯃꯇꯝꯗ ꯃꯁꯤ ꯐꯦꯃꯂꯤ ꯐꯥꯗꯔ ꯑꯃꯁꯨꯡ ꯃꯃꯥ ꯑꯣꯏꯕꯁꯤꯡꯅ ꯃꯆꯥꯁꯤꯡꯕꯨ ꯃꯇꯝꯗ ꯐꯣꯟꯁꯤꯡ ꯑꯁꯤ ꯄꯤꯁꯤꯟꯕ ꯃꯆꯥꯁꯤꯡꯅ ꯍꯥꯏꯕ ꯃꯇꯝꯗ ꯐꯣꯟꯁꯤꯡ ꯑꯁꯤ ꯂꯩꯔꯒ ꯄꯤꯕꯤꯕ ꯑꯉꯥꯡ ꯑꯁꯤꯅ ꯀꯞꯂꯛꯂꯦ ꯍꯥꯏꯔꯒꯁꯨ ꯃꯃꯥ ꯑꯣꯏꯕ ꯃꯄꯥ ꯑꯣꯏꯕꯁꯤꯡꯅ ꯐꯣꯟꯁꯤꯡ ꯑꯁꯤ ꯄꯤꯁꯤꯜꯂꯒ ꯃꯣꯕꯥꯏꯜꯒꯤ ꯒꯦꯃꯤꯡ ꯑꯃꯁꯨꯡ ꯃꯣꯕꯥꯏꯜꯗ ꯌꯨꯇꯨꯞꯇ ꯐꯪꯕ ꯑꯦꯅꯤ ꯑꯥꯏꯇꯦꯝꯁꯤꯡ ꯌꯦꯡꯍꯜꯂꯒ ꯑꯉꯥꯡ ꯑꯁꯤ ꯐꯩ ꯍꯥꯏꯗꯨꯅ ꯃꯦꯟꯂꯤ ꯃꯃꯥ ꯑꯣꯏꯕꯁꯤꯡ ꯃꯄꯥ ꯑꯣꯏꯕꯁꯤꯡꯅ ꯄꯤꯁꯤꯟꯕꯗꯒꯤ ꯃꯁꯤ ꯅꯧꯅ ꯍꯧꯒꯠꯂꯛꯂꯤꯕ ꯑꯉꯥꯡꯁꯤꯡꯒꯤ ꯃꯤꯠꯀꯤ ꯅꯥꯕꯒꯤ ꯁꯤꯟꯗ꯭ꯔꯣꯝ ꯀꯌꯥ ꯑꯃꯔꯣꯝ ꯍꯧꯖꯤꯛ ꯎꯕ ꯐꯪꯂꯦ ꯃꯁꯤ ꯃꯔꯨ ꯑꯣꯏꯅ ꯑꯩꯈꯣꯏꯒꯤ ꯂꯩꯔꯤꯕ ꯐꯦꯃꯂꯤ ꯕꯦꯛ ꯃꯌꯥꯝꯁꯤꯡ ꯏꯃꯨꯡ ꯃꯅꯨꯡꯒꯤ ꯐꯦꯃꯂꯤꯁꯤꯡꯅ ꯑꯉꯥꯡꯁꯤꯡ ꯑꯁꯤꯕꯨ ꯁꯥꯟꯅꯍꯟꯒꯦ ꯂꯝꯄꯥꯛꯇ ꯊꯣꯛꯍꯟꯒꯦ ꯍꯥꯏꯕ ꯑꯃ ꯇꯥꯔꯒꯗꯤ ꯑꯩꯈꯣꯏꯅ ꯄꯤꯁꯤꯜꯂꯤꯕ ꯐꯣꯟꯁꯤꯡ ꯑꯁꯤ ꯑꯉꯥꯡꯗ ꯄꯤꯁꯤꯟꯗꯕ ꯃꯥꯅ ꯉꯁꯤ ꯅꯣꯡꯃꯒꯤ ꯁ꯭ꯀꯨꯜ ꯑꯣꯏꯔꯣ ꯇ꯭ꯌꯨꯁꯟ ꯑꯣꯏꯔꯣ ꯆꯠꯂꯨꯔꯦ ꯍꯜꯂꯛꯄ ꯃꯇꯝꯗ ꯉꯥꯏꯍꯥꯛꯇꯪ ꯁꯥꯟꯅꯔꯨꯆꯣ ꯍꯥꯏꯔꯒ ꯊꯣꯛꯍꯟꯕ ꯃꯃꯥꯟꯅꯕꯁꯤꯡ ꯁꯣꯁꯦꯜ ꯒꯤ ꯑꯣꯏꯕ ꯊꯕꯛꯁꯤꯡꯗ ꯌꯥꯎꯍꯟꯕ ꯃꯣꯕꯥꯏꯜ ꯐꯣꯟ ꯄꯤꯁꯤꯟꯗꯕꯗ ꯌꯨꯝꯗ ꯒꯦꯃꯤꯡ ꯇꯧꯍꯟꯗꯕ ꯃꯦꯟꯂꯤ ꯐꯣꯟ ꯄꯤꯁꯤꯟꯗꯕꯁꯤꯅ ꯄꯤꯁꯤꯟꯗ꯭ꯔꯒꯗꯤ ꯑꯉꯥꯡꯁꯤꯡ ꯑꯁꯤ ꯁꯥꯟꯅꯕꯗ ꯍꯦꯟꯅ ꯐꯒꯠꯂꯛꯀꯗ꯭ꯔꯥ ꯍꯥꯏꯅ ꯈꯟꯖꯩ